ꯍꯜꯂꯣ ꯃꯤꯁꯣꯒꯤ ꯀꯁꯇꯃꯔ ꯀꯤꯌꯥꯔ ꯑꯣꯏꯕꯤꯔꯕ꯭ꯔꯥ ꯑꯩ ꯅꯥꯎꯔꯦꯝ ꯒꯪꯒꯥꯅꯦ ꯑꯩꯅ ꯄꯨꯃꯥꯒꯤ ꯈꯣꯡꯎꯞ ꯑꯃ ꯅꯍꯥꯟ ꯆꯦꯝꯕꯅꯦ

ꯑꯗꯨꯒ ꯈꯣꯡꯎꯞ ꯅꯝꯕꯔꯅ ꯇꯔꯨꯛꯇ ꯆꯦꯜꯂꯒ ꯃꯥꯉꯗ ꯑꯣꯏꯅ ꯂꯥꯛꯑꯦ ꯑꯗꯨꯅ ꯑꯃꯨꯛ ꯍꯟꯕ ꯇꯥꯔꯦ ꯑꯩꯒꯤ ꯇ꯭ꯔꯥꯟꯖꯦꯛꯁꯟ ꯅꯝꯕꯔ ꯑꯥꯏ ꯗꯤ ꯃꯄꯟ ꯇꯔꯦꯠ ꯇꯔꯨꯛ ꯑꯍꯨꯝꯅꯤ ꯏꯌꯨ ꯄꯤ ꯑꯥꯏ ꯅꯝꯕꯔꯅ ꯒꯪꯒꯥ ꯑꯦꯠ ꯗ ꯔꯦꯠ ꯑꯣꯀꯦ ꯑꯦꯁ ꯕꯤ ꯑꯥꯏ ꯊꯥꯕꯅꯤ ꯑꯗꯨꯒ ꯑꯩꯒꯤ ꯔꯤꯐꯟ ꯑꯁꯤ ꯀꯌꯥꯝ ꯀꯨꯏꯅ ꯆꯪꯒꯅꯤ ꯈꯪꯍꯟꯕꯤꯌꯨ